ꯑꯣ ꯇꯥꯏ ꯍꯥꯏꯔꯣ ꯑꯧ ꯑꯧ ꯑꯧ ꯑꯧ ꯑꯧ ꯑꯣ ꯑꯁ ꯌꯥꯝ ꯆꯥꯎꯅ ꯁꯪꯒꯥꯗꯣꯔꯤꯅꯦ ꯑꯗꯨꯗꯤ

ꯉꯥꯒꯤꯗꯤ ꯀꯩꯅꯣꯅꯤ ꯉꯥꯒꯤꯗꯤ ꯑꯩꯈꯣꯏ ꯑꯣꯖꯥꯅ ꯁꯤ ꯋꯥꯡꯖꯤꯡꯅꯦꯕ ꯑꯣ ꯉꯥꯒꯤꯗꯤ ꯀꯩꯅꯣ ꯇꯧꯅꯤꯌꯦ ꯑꯣꯖꯥꯅ ꯂꯧꯒꯦ ꯍꯥꯏꯕ ꯉꯥ ꯒ꯭ꯔꯥꯁ ꯂꯩꯅꯤ ꯑꯗꯒꯤ ꯀꯃꯜ ꯂꯩꯅꯤ ꯔꯧ ꯂꯩꯅꯤ ꯑꯗꯒꯤ ꯃꯤꯔꯒꯜ ꯂꯩꯅꯤ ꯑꯗꯒꯤ ꯄꯦꯡꯕꯥ ꯂꯩꯅꯤ ꯑꯣ ꯉꯥꯒꯤꯗꯤ ꯑꯣꯖꯥꯅ ꯍꯥꯏꯕ ꯉꯥꯗꯣ ꯑꯗꯨꯏꯗꯣ ꯑꯄꯥꯝꯕ ꯉꯥꯗꯣ ꯒ꯭ꯔꯥꯁ ꯄꯥꯝꯃꯦ ꯒ꯭ꯔꯥꯁꯇ ꯑꯗꯩ ꯀꯃꯟ ꯄꯥꯝꯃꯦ ꯀꯃꯟꯗ ꯑꯗꯒꯤ ꯔꯧ ꯄꯥꯝꯃꯦ ꯔꯧꯗ ꯑꯣꯖꯥꯅ ꯄꯥꯝꯃꯤꯕ ꯉꯥꯗꯨꯗ ꯑꯗꯨꯝ ꯌꯥꯅꯤ ꯌꯥꯕꯗꯤ

ꯉꯥꯁꯦ ꯀꯩꯅꯣꯅꯦ ꯑꯩꯈꯣꯏ ꯒ꯭ꯔꯥꯁꯀꯨꯝꯕ ꯑꯩꯈꯣꯏꯒꯤ ꯔꯧꯒꯨꯝꯕꯗꯤ ꯀꯩꯅꯣ ꯇꯧꯋꯦ ꯑꯩꯈꯣꯏꯒꯤ ꯆꯍꯨꯝ ꯌꯥꯡꯈꯩꯒꯨꯝꯕ ꯑꯗꯨꯃꯥꯏꯅ ꯄꯤꯌꯦ ꯑꯗꯣ ꯀꯃꯟꯗꯤ ꯈꯔ ꯇꯥꯅꯤ ꯀꯃꯟꯗꯤ ꯀꯩꯅꯣꯒꯨꯝꯕ ꯑꯩꯈꯣꯏ ꯀꯃꯟꯗꯤ ꯑꯩꯈꯣꯏꯒꯤ ꯆꯅꯤꯒꯨꯝꯕ ꯑꯗꯨꯃꯥꯏꯅ ꯄꯤꯅꯤ ꯑꯗꯨꯒ ꯁꯤꯜꯚꯔꯒꯨꯝꯕꯗꯣ ꯎꯝ ꯁꯤꯜꯚꯔꯒꯨꯝꯕꯗꯨꯗꯤ ꯂꯨꯄꯥ ꯆꯥꯃ ꯌꯥꯡꯈꯩꯒꯨꯝꯕ ꯑꯗꯨꯃꯥꯏꯅ ꯐꯪꯒꯅꯤ ꯑꯗꯒꯤ ꯄꯦꯡꯕꯥꯒꯨꯝꯕꯗꯨꯅ ꯆꯃꯔꯤ ꯌꯥꯡꯈꯩ ꯆꯃꯉꯥ ꯑꯗꯨꯃꯥꯏ ꯄꯤꯅꯤ ꯀꯔꯤ ꯉꯥꯗ ꯑꯣꯏꯅ ꯐꯥꯁꯦ ꯍꯥꯏꯅꯣ ꯀꯔꯤ ꯇꯧꯁꯦ ꯍꯥꯏꯅꯣ ꯑꯣ ꯒ꯭ꯔꯥꯁꯇꯨ ꯌꯥꯏꯌꯦ ꯒ꯭ꯔꯥꯁꯇꯣ ꯑꯗꯨꯗꯤ ꯇꯥꯔꯤꯛ ꯇꯔꯥꯃꯉꯥꯗ ꯑꯣꯏꯔꯗꯤ ꯇꯥꯔꯤꯛ ꯇꯔꯥꯃꯔꯤꯒꯨꯝꯕꯗ ꯉꯥꯗꯣ ꯐꯥꯅꯤ ꯐꯥꯔꯣ ꯍꯥꯏꯗꯣ ꯂꯥꯛꯑꯒ ꯑꯦꯗꯚꯥꯟꯁ ꯈꯔꯗꯤ ꯗꯔꯀꯥꯔ ꯑꯣꯏꯅꯤꯅꯦ ꯉꯥꯗꯣ ꯐꯥꯗꯣꯛꯑꯒ ꯊꯝꯃꯒ ꯑꯃꯨꯛ ꯑꯣꯖꯥꯍꯣꯏ ꯂꯥꯛꯇ꯭ꯔꯗꯤ ꯑꯃꯨꯛ ꯑꯩꯉꯣꯟꯗ ꯃꯥꯡꯒꯅꯦ ꯑꯗꯨꯅ ꯑꯣ ꯑꯗꯨꯒ ꯇꯥꯔꯤꯛ ꯇꯔꯥꯅꯤꯊꯣꯏ ꯑꯒꯨꯝꯕꯗꯨꯗ ꯂꯥꯛꯑꯒ ꯑꯦꯠꯚꯥꯟꯁꯀꯨꯝꯕ ꯀꯔꯤꯒꯨꯝꯕ ꯈꯔ ꯄꯥꯏꯅꯕ ꯍꯥꯏꯇꯥꯔꯦꯀꯣ ꯌꯥꯝ ꯌꯥꯝꯕꯒꯤ ꯋꯥ ꯅꯠꯇꯦꯗ ꯑꯦꯠꯚꯥꯟꯁ ꯄꯥꯏꯕ ꯍꯥꯏꯁꯦ ꯀꯩꯅꯣꯒꯤ ꯋꯥꯔꯤꯅꯤ ꯑꯩꯈꯣꯏꯒꯤ ꯆꯨꯝꯅ ꯁꯨꯝ ꯊꯥꯖꯅꯕ ꯁꯣꯏꯗ꯭ꯔꯦ ꯍꯥꯏꯕꯗꯣ ꯑꯗꯨꯒꯤ ꯋꯥꯅꯦ ꯑꯥ ꯃꯃꯥꯡꯗꯁꯨ ꯑꯩꯈꯣꯏꯒꯤ ꯉꯥ ꯐꯥꯁꯦꯅ ꯇꯧꯔꯒ ꯎꯆꯤꯋꯥꯗꯒꯤ ꯑꯃ ꯉꯥ ꯐꯥꯁꯦꯅ ꯇꯤꯡꯈꯠꯇꯅ ꯃꯤ ꯅꯦꯛꯇꯅ ꯈꯣꯠꯇꯅ ꯑꯗꯨ ꯇꯧꯗꯅ ꯐꯥꯗꯣꯛꯎꯔꯒ ꯑꯩꯈꯣꯏꯒꯤ ꯂꯥꯛꯇꯗꯗꯅꯦ ꯑꯗꯨ ꯂꯥꯛꯇꯗꯅ ꯉꯥꯗꯣ ꯑꯃꯨꯛꯁꯨ ꯊꯥꯗꯣꯛꯑꯦ ꯑꯗꯨꯒ ꯑꯩꯉꯣꯟꯗ ꯃꯇꯝꯁꯨ ꯃꯥꯡꯉꯦ ꯑꯗꯩ ꯉꯥꯗꯨꯁꯨ ꯑꯁꯤꯕ ꯈꯔ ꯌꯥꯎꯗꯅ ꯌꯥꯝꯅ ꯃꯥꯡꯕ ꯌꯥꯎꯈꯤꯕꯀꯣ ꯑꯗꯨꯅ ꯉꯁꯥꯏꯒꯤ ꯉꯥꯗꯨ ꯑꯧ ꯑꯗꯨ ꯃꯣꯏꯅꯁꯨ ꯑꯧ ꯑꯗꯨ ꯃꯣꯏꯅꯁꯨ ꯖꯣꯕꯥꯟꯗꯣ ꯇꯧꯗ꯭ꯔꯃꯤꯅ ꯑꯩꯈꯣꯏꯒꯤ ꯑꯩꯉꯣꯟꯗꯁꯨ ꯌꯥꯝ ꯃꯥꯡꯕ ꯑꯗꯩ ꯇꯥꯏꯅꯐꯝꯁꯨ ꯈꯪꯗꯕ ꯑꯗꯣ ꯑꯩꯈꯣꯏ ꯐꯣꯟꯗ ꯇꯧꯕ ꯊꯕꯛꯁꯤ ꯅꯨꯡꯉꯥꯏꯖꯗꯕ ꯍꯥꯏꯇꯥꯔꯦ ꯑꯗꯨꯅ ꯇꯥꯔꯤꯛ ꯇꯔꯥꯅꯤꯊꯣꯏ ꯑꯣꯏꯔꯁꯨ ꯍꯣꯏ

ꯍꯣꯏ ꯑꯩ ꯀꯩꯅꯣꯅꯦ ꯑꯩꯗꯤ ꯑꯗꯨꯝ ꯇꯦꯟꯊꯥꯗ ꯑꯗꯨꯝ ꯍꯦꯛ ꯍꯪꯕꯀꯥꯟꯗ ꯔꯥꯖꯦꯟ ꯍꯥꯏꯅ ꯑꯗꯨꯝ ꯍꯪꯕꯗ ꯐꯥꯔꯝ ꯇꯧꯕ ꯔꯥꯖꯦꯟ ꯄꯦꯡꯕꯥꯀ ꯌꯣꯛꯄꯗꯨ ꯍꯥꯏꯅ ꯍꯥꯏꯕꯗ ꯑꯩꯕꯨꯗꯤ ꯈꯨꯟꯅꯧꯗꯩꯅꯦ ꯈꯨꯟꯅꯧꯕꯨꯗꯤ ꯑꯗꯣ ꯑꯩꯗꯤ ꯇꯦꯟꯊꯥꯗꯩ ꯇꯦꯟꯊꯥꯗꯤ ꯑꯉꯥꯡ ꯑꯃꯗ ꯍꯨꯏꯗ ꯍꯪꯉꯐꯥꯎ ꯈꯪꯕꯅꯤꯗ ꯑꯩꯗꯤ ꯍꯨꯏꯗ ꯍꯪꯉꯐꯥꯎꯗ ꯑꯩꯗꯤ ꯑꯥ ꯇꯦꯟꯊꯥꯒꯤ ꯐꯥꯔꯝ ꯇꯧꯕ ꯔꯥꯖꯦꯟ ꯍꯥꯏꯗꯣ ꯀꯅꯥꯅꯣ ꯍꯥꯏꯕꯗꯀꯣ ꯈꯪꯕꯅꯤ ꯑꯩꯗꯤ ꯍꯨꯏꯅꯐꯥꯎ ꯈꯣꯡꯗ꯭ꯔꯃꯤꯅꯦ ꯔꯥꯖꯦꯟꯅꯦꯅ ꯈꯜꯂꯒ ꯑꯩ ꯍꯣ ꯑꯗꯨꯗꯤ ꯐꯩꯌꯦ ꯐꯩꯌꯦ ꯌꯨꯝꯕꯨ ꯀꯌꯥꯝ ꯆꯥꯎꯅꯒ ꯁꯥꯔꯤꯖꯥꯠꯅꯣꯅꯦ ꯌꯨꯝ ꯁꯪꯒꯥ ꯈꯣꯠꯀꯥꯕꯗ ꯃꯣꯟꯒ ꯌꯥꯝꯈ꯭ꯔꯦꯅꯦ ꯍꯣ ꯐꯔꯦ ꯐꯔꯦ